ꯑꯩꯅ ꯁꯝꯅ ꯍꯥꯏꯔꯕꯗ ꯄꯥꯝꯕꯤꯗ ꯍꯥꯏꯔꯒꯅ ꯑꯩꯅ ꯊꯥꯕ ꯄꯥꯝꯕ ꯄꯥꯝꯕꯤꯁꯤꯡ ꯈꯥꯏꯌꯣ ꯍꯥꯏꯔꯒꯗꯤ ꯁꯝꯅ ꯍꯥꯏꯔꯕꯗ ꯑꯩꯈꯣꯏꯒꯤ ꯀꯔꯤ

ꯑꯣꯛꯁꯤꯖꯦꯟ ꯁꯥꯏꯀꯜꯕꯨ ꯑꯣꯏꯔꯣ ꯅꯥꯏꯇ꯭ꯔꯣꯖꯦꯟ ꯁꯥꯏꯀꯜꯕꯨ ꯑꯣꯏꯔꯣ ꯁꯨꯃꯥꯏꯅ